ꯑꯧ ꯀꯩꯅꯣꯝꯇ ꯍꯪꯖꯒꯦ ꯇꯧꯕꯅꯤ ꯑꯩꯈꯣꯏꯒꯤ ꯋꯤꯟꯇꯔꯒꯤ ꯖꯦꯛꯀꯦꯠꯀꯨꯝꯕ ꯑꯊꯥ ꯑꯊꯥꯕ ꯀꯩꯀꯩ ꯐꯤꯔꯣꯟ ꯌꯣꯟꯕꯒꯤ ꯀꯩꯅꯣ ꯑꯣꯏꯕꯤꯔꯕꯣ ꯁꯤꯕꯣ ꯑꯣ ꯑꯩꯁꯦ ꯅꯤꯡꯗꯝꯗꯥꯒꯤ ꯃꯇꯝ ꯏꯪꯁꯤꯜꯂꯛꯄ ꯃꯇꯝ ꯑꯣꯏꯕꯁꯤꯗ ꯐꯤꯔꯣꯟ ꯑꯊꯥꯕꯒꯤ ꯃꯔꯝꯗ ꯈꯤꯇꯪ ꯀꯩꯀꯩ ꯂꯧꯕ ꯌꯥꯕ ꯈꯣꯠꯄꯒꯤ ꯑꯝꯇꯪ ꯍꯪꯖꯅꯤꯡꯕ ꯑꯧ ꯖꯦꯛꯀꯦꯠꯁꯦ ꯑꯧ ꯑꯣ ꯖꯦꯛꯀꯦꯠꯁꯦ ꯏꯪꯁꯤꯜꯂꯛꯄꯅꯤꯅ ꯑꯩꯈꯣꯏ ꯖꯦꯛꯀꯦꯠ ꯑꯃꯈꯛ ꯂꯤꯠꯄꯁꯨ ꯅꯨꯡꯉꯥꯏꯇꯕ ꯖꯦꯛꯀꯦꯠꯁꯦ ꯑꯗꯨ ꯑꯃ ꯂꯤꯠꯈ꯭ꯔꯒꯗꯤ ꯌꯥꯔꯦ ꯍꯥꯏꯕꯒꯤ ꯖꯦꯛꯀꯦꯠꯇ ꯃꯈꯜ ꯍꯥꯏꯇꯥꯔꯦ ꯑꯊꯥꯕ ꯃꯥꯒꯤ ꯏꯁꯄꯣꯟꯁꯅꯨꯡ ꯀꯩꯀꯩ ꯌꯥꯝ ꯌꯥꯎꯕ ꯃꯣꯃꯣꯟ ꯂꯥꯎꯕꯤ ꯈꯣꯠꯄꯤ ꯑꯗꯒꯤ ꯑꯧ ꯐꯔ ꯌꯥꯎꯕꯤ ꯑꯗꯒꯤ ꯑꯗꯨꯝꯕ ꯅꯨꯡꯁꯤꯠ ꯆꯪꯗꯕꯤꯒꯤ ꯂꯩꯗꯅꯀꯣ ꯇꯤ ꯁꯥꯔꯠ ꯑꯃ ꯂꯤꯠꯂꯒꯁꯨ ꯑꯗꯨꯝꯕꯒꯤ ꯑꯗꯨꯝꯕ ꯖꯦꯛꯀꯦꯠꯀꯨꯝꯕ ꯃꯈꯜ ꯀ꯭꯭ꯋꯥꯂꯤꯇꯤ ꯀꯩꯀꯩ ꯂꯩꯒꯦ ꯑꯗꯨ ꯅꯠꯇꯕꯗꯁꯨ ꯀꯩꯀꯩ ꯈꯤꯇꯪ ꯍꯟꯊꯕꯗꯁꯨ ꯀꯩꯀꯩ ꯈꯪꯅꯤꯡꯕ ꯍꯥꯏꯇꯥꯔꯦꯀꯣ ꯃꯈꯟ ꯃꯊꯦꯟ ꯑꯧ ꯑꯗꯨ ꯀꯩꯀꯩ ꯌꯥꯎꯕ ꯐꯔ ꯌꯥꯎꯕ ꯑꯗꯒꯤ ꯑꯩꯈꯣꯏꯒꯤ ꯅꯨꯡꯁꯤꯠ ꯅꯨꯡꯁꯥ ꯆꯪꯗꯕꯒꯤ ꯑꯗꯨꯝꯕꯒꯤ ꯀꯩꯀꯩ ꯑꯥ ꯋꯤꯟꯄ꯭ꯔꯨꯞꯀꯨꯝꯕ ꯑꯣꯏꯕ ꯀꯩꯀꯩ ꯃꯈꯟ ꯃꯊꯦꯟ ꯀꯩꯀꯩ ꯈꯪꯅꯤꯡꯕ ꯍꯥꯏꯇꯥꯔꯦ ꯎꯝ ꯑꯗꯒꯤꯀꯣ ꯑꯥ ꯑꯗꯒꯤ ꯀꯩꯅꯣꯝꯇꯒ ꯍꯪꯖꯍꯧꯒꯦ ꯑꯩꯈꯣꯏꯅ ꯀꯩꯒꯨꯝꯕ ꯂꯝ ꯀꯣꯏꯕ ꯈꯣꯠꯄ ꯆꯠꯄ ꯏꯪꯕ ꯃꯇꯝ ꯎꯟꯒꯨꯝꯕ ꯂꯩꯕ ꯖꯒꯥꯗꯒ ꯂꯤꯠꯄ ꯌꯥꯕ ꯑꯊꯥꯕ ꯐꯖꯕ ꯍꯥꯏꯇꯥꯔꯦ ꯌꯥꯔꯤꯉꯩ ꯅꯨꯡꯉꯥꯏꯕ ꯖꯦꯛꯀꯦꯠ ꯐꯔ ꯐꯖꯅ ꯌꯥꯎꯕ ꯈꯣꯠꯄ ꯑꯗꯒꯤ ꯑꯗꯨꯒꯨꯝꯕ ꯃꯈꯟ ꯃꯊꯦꯟ ꯈꯔ ꯑꯗꯨꯝ ꯍꯥꯏꯕꯤꯌꯨꯅꯦ ꯀꯩꯀꯩ ꯂꯩꯒꯦ ꯈꯣꯠꯀꯦꯗꯣ

ꯑꯧ ꯑꯧ ꯑꯣ ꯑꯗꯨꯝꯇꯒ ꯍꯪꯒꯦꯅ ꯑꯩꯁꯨ ꯍꯣꯏ ꯍꯣꯏ ꯑꯣ ꯑꯩꯁꯨ ꯍꯧꯖꯤꯛꯀꯤ ꯑꯣꯟꯂꯥꯏꯟꯒꯤꯗꯣ ꯑꯩꯃ ꯑꯗꯨꯃ ꯑꯩꯁꯨ ꯍꯪꯒꯦ ꯇꯧꯕꯅꯦ ꯍꯧꯖꯍꯧꯗ꯭ꯔꯦ ꯍꯧꯖꯤꯛꯀꯤ ꯍꯧꯖꯤꯛꯀꯤ ꯑꯩꯈꯣꯏꯅ ꯀꯩꯒꯨꯝꯕ ꯑꯣꯟꯂꯥꯏꯟꯗ ꯀꯛꯑꯒ ꯑꯗꯨꯒꯨꯝꯕ ꯖꯦꯛꯀꯦꯠ ꯁꯤꯃ ꯄꯥꯝꯃꯦ ꯅꯠꯇ꯭ꯔ ꯁꯤꯃ ꯂꯧꯅꯤꯡꯉꯤ ꯍꯥꯏꯕꯒꯤ ꯇꯟꯖꯥ ꯑꯗꯒꯤ ꯅꯣꯏꯗ ꯑꯗꯨꯝ ꯍꯥꯏꯔꯛꯑꯒ ꯑꯗꯨꯝ ꯑꯗꯨꯒꯤꯁꯨ ꯑꯗꯨꯝ ꯗꯦꯂꯤꯕꯔꯤ ꯇꯧꯕꯒꯤ ꯇꯟꯖꯥ ꯑꯗꯨꯝ ꯌꯥꯒꯗ꯭ꯔꯥ ꯑꯗꯨꯃꯁꯨ ꯑꯩꯅ ꯑꯣ ꯑꯧ ꯑꯧ ꯍꯣꯏ ꯍꯣꯏ ꯍꯣꯏ ꯍꯣꯏ ꯍꯣꯏ ꯑꯁ

ꯑꯗꯨꯗꯤ ꯌꯥꯝ ꯅꯨꯡꯉꯥꯏꯕ ꯑꯣꯐꯔꯁꯤꯡ ꯉꯥꯛꯇꯅꯤꯅꯦ ꯑꯄꯥꯝꯕ ꯐꯨꯔꯤꯠꯁꯨ ꯖꯦꯛꯀꯦꯠꯁꯨ ꯐꯔ ꯌꯥꯎꯕ ꯀꯩꯗꯧꯕ ꯑꯊꯥꯕ ꯀꯔꯤ ꯀꯔꯥ ꯃꯈꯟ ꯃꯊꯦꯟꯁꯨ ꯐꯪꯉꯦ ꯑꯗꯒꯤ ꯑꯣꯐꯔꯁꯨ ꯃꯌꯥꯝ ꯑꯃ ꯄꯤꯕꯤꯔꯦ ꯗꯦꯂꯤꯕꯔꯤꯒꯤ ꯆꯥꯔꯖꯁꯨ ꯀꯩꯒꯨꯝꯕ ꯂꯥꯏꯕꯛ ꯐꯗꯅ ꯆꯤꯜꯂꯝꯃꯦ ꯑꯣꯔ ꯆꯥꯔꯝꯗ꯭ꯔꯦ ꯍꯥꯏꯔꯒꯁꯨ ꯑꯗꯨꯒꯤꯁꯨ ꯑꯃꯨꯛ ꯍꯟꯕ ꯌꯥꯕꯒꯤ ꯈꯨꯗꯛꯇ ꯑꯗꯨꯝ ꯑꯗꯨꯒꯤꯁꯨ ꯑꯣꯐꯔꯁꯨꯃꯨꯛ ꯐꯪꯕ ꯑꯗꯨ ꯀꯩꯒꯨꯝꯕ ꯑꯝꯇꯒ ꯑꯃꯒ ꯍꯪꯖꯍꯧꯒꯦ ꯀꯔꯤꯒꯨꯝꯕ ꯑꯩꯈꯣꯏꯅ ꯑꯩꯒꯤ ꯏꯅꯥꯎꯄꯥꯁꯤꯡ ꯑꯗꯨꯒꯨꯝꯕꯒꯤ ꯐꯨꯔꯤꯠꯀꯨꯝꯕ ꯌꯣꯟꯕ ꯈꯣꯠꯄꯒꯤ ꯂꯩꯕ ꯑꯗꯨꯒꯨꯝꯕꯒꯤ ꯂꯧꯕꯒꯤ ꯍꯣꯜꯁꯦꯜꯒꯨꯝꯕ ꯀꯩꯒꯨꯝꯕꯒꯤ ꯑꯗꯨꯒꯨꯝꯕꯗꯤ ꯂꯩꯕꯤꯕ꯭ꯔ ꯑꯣ ꯑꯥ ꯍꯣꯏ ꯍꯣꯏ ꯑꯗꯣ ꯑꯩꯒꯤ ꯑꯣ ꯌꯥꯝ ꯅꯨꯡꯉꯥꯏꯖꯔꯦ ꯑꯗꯨꯗꯤ ꯑꯍꯥꯝꯕ ꯂꯥꯛꯄ ꯑꯣꯏꯅ ꯖꯦꯀꯦꯠ ꯑꯊꯥꯕ ꯑꯩꯈꯣꯏꯒꯤ ꯑꯩꯈꯣꯏꯒꯤ ꯎꯟꯒ ꯇꯥꯕ ꯃꯐꯝꯗ ꯆꯠꯄ ꯌꯥꯕꯒꯤ ꯖꯦꯛꯀꯦꯠ ꯇꯟꯖꯥ ꯑꯗꯨꯒꯨꯝꯕꯁꯨ ꯂꯩ ꯍꯥꯏꯕꯤꯔꯕꯅꯤꯅ ꯑꯗꯨꯝꯃ ꯂꯧꯕ ꯂꯥꯛꯄ ꯑꯣꯏꯅ ꯑꯊꯥꯕ ꯑꯗꯨꯒꯨꯝꯕ ꯂꯧꯕ ꯂꯥꯛꯄ ꯑꯣꯏꯅ ꯑꯗꯨꯒꯤ ꯍꯧꯖꯤꯛꯀꯤ ꯑꯩꯒꯤ ꯍꯣꯜꯁꯦꯜ ꯂꯧꯕ ꯌꯥꯕꯒꯤ ꯇꯟꯖꯥ ꯗꯨꯀꯥꯟ ꯐꯝꯕꯒꯤ ꯏꯅꯥꯎꯄꯥꯁꯤꯡꯒꯤ ꯑꯗꯨꯒꯤꯁꯨ ꯆꯥꯟꯁ ꯂꯧꯕ ꯑꯣꯏꯅ ꯑꯩ ꯂꯥꯛꯆꯔꯒꯦꯅꯦ ꯑꯗꯨꯗꯤ ꯐꯔꯦꯅꯦ ꯌꯥꯝ ꯅꯨꯡꯉꯥꯏꯖꯔꯦ ꯑꯥ ꯍꯣꯏ ꯍꯣꯏ ꯐꯔꯦ ꯐꯔꯦ ꯍꯣꯏ ꯍꯣꯏ